ꯍꯥꯏꯕꯤꯌꯨ

ꯃꯥꯅꯤ ꯃꯥꯅꯤ ꯃꯥꯅꯤ ꯍꯥꯏꯕꯤꯌꯨ ꯀꯔꯤ ꯀꯔꯤ ꯄꯥꯝꯕꯤꯕꯒꯦ ꯋꯥꯡꯖꯤꯡ ꯋꯥꯡꯈꯩ ꯃꯥꯏꯕꯝ ꯂꯩꯔꯛ ꯋꯥꯡꯖꯤꯡ ꯎꯝ ꯐꯪꯒꯅꯤ ꯐꯪꯒꯅꯤ ꯑꯅꯧꯕ ꯁꯥꯕ ꯃꯌꯥꯝ ꯂꯩ

ꯍꯛꯆꯩ ꯍꯛꯆꯩ

ꯂꯩ ꯂꯩ ꯂꯩ ꯂꯩ ꯂꯩ ꯂꯩ

ꯐꯅꯤ ꯐꯅꯤ ꯐꯅꯤ ꯌꯥꯝ ꯅꯨꯡꯉꯥꯏꯖꯔꯦ ꯂꯥꯛꯄꯤꯌꯨ ꯑꯄꯥꯝꯕ ꯑꯗꯨꯝ ꯂꯧꯕꯤꯌꯨ ꯊꯥꯡ ꯌꯣꯠꯄꯥꯛ ꯂꯩ ꯊꯥꯡꯖꯧ ꯂꯩ ꯊꯥꯡ ꯃꯈꯜ ꯁꯣꯔꯤ ꯂꯩ ꯑꯗꯒꯤ ꯌꯣꯠꯄꯥꯛꯁꯤꯅ ꯑꯩꯈꯣꯏꯅ ꯃꯌꯥ ꯍꯛꯑꯒ ꯄꯨꯔꯥ ꯃꯈꯣꯡ ꯃꯈꯨꯠ ꯄꯥꯟꯗꯅ ꯍꯦꯛ ꯄꯨꯕꯒ ꯁꯨꯕ ꯌꯥꯕꯤꯗꯨꯗꯤ ꯂꯨꯄꯥ ꯆꯃꯉꯥ ꯄꯤ ꯎꯝ ꯑꯗꯒꯤ ꯊꯥꯡꯒꯣꯟ ꯄꯨꯔꯥ ꯐꯤꯠ ꯇꯧꯕꯗ ꯊꯥꯡꯒꯣꯟꯅ ꯍꯦꯛ ꯁꯤꯗꯒꯤ ꯍꯦꯛ ꯄꯨꯔꯒ ꯍꯦꯛ ꯐꯥꯟꯕ ꯂꯦꯟꯕ ꯍꯦꯛ ꯌꯥꯕꯗꯨ ꯂꯨꯄꯥ ꯆꯍꯨꯝ ꯄꯤ ꯑꯗꯒꯤ ꯛꯔꯅꯤꯗꯨꯅ ꯂꯨꯄꯥ ꯆꯥꯃ ꯌꯥꯡꯈꯩ ꯄꯤ ꯑꯗꯒꯤ ꯊꯥꯡꯖꯧ ꯃꯈꯜ ꯂꯩ ꯂꯨꯄꯥ ꯆꯧꯉꯥ ꯄꯤꯕ ꯂꯩ ꯂꯤꯁꯤꯡ ꯄꯤꯕ ꯂꯩ ꯆꯥꯇꯔꯦꯠ ꯄꯤꯕ ꯂꯩ ꯑꯄꯥꯝꯕ ꯑꯗꯨꯝ ꯈꯟꯕꯤꯕ ꯌꯥꯏ ꯂꯧꯔꯤ ꯊꯥꯡ ꯂꯩ ꯂꯧꯔꯤ ꯊꯥꯡꯁꯨ ꯂꯨꯄꯥ ꯆꯃꯉꯥ ꯆꯇꯔꯨꯛ ꯆꯥꯇ꯭ꯔꯦꯠ ꯆꯅꯤꯄꯥꯜ ꯄꯤꯕ ꯂꯩ ꯑꯣꯖꯥꯅ ꯑꯄꯥꯝꯕꯒꯤ ꯃꯇꯨꯡꯏꯟꯅ ꯋꯥꯡꯖꯤꯡ ꯋꯥꯡꯈꯩꯗ ꯂꯩꯕ ꯍꯨꯏꯗ꯭ꯔꯣꯝ ꯇꯣꯝꯕꯒꯤ ꯌꯣꯠ ꯊꯥꯡ ꯎꯍꯜ ꯍꯥꯏꯅ ꯊꯤꯕꯤꯔꯛꯑꯣ ꯑꯗꯨꯝ ꯂꯥꯛꯑꯅꯤ ꯑꯗꯨꯒ

ꯂꯧꯕꯤꯌꯣ ꯂꯧꯕꯤꯌꯣ ꯌꯥꯅꯤ ꯃꯔꯥꯡ ꯀꯥꯏꯅ ꯂꯩꯖꯔꯤ ꯎꯝꯍꯝ ꯃꯥꯅꯤ ꯃꯥꯅꯤ ꯃꯥꯅꯤ ꯁꯤꯒꯤ ꯌꯣꯠꯄꯥꯛꯁꯦ ꯂꯨꯄꯥ ꯃꯈꯣꯛ ꯄꯥꯜꯂꯦ ꯃꯌꯥ ꯍꯛꯑꯦ ꯁꯦꯝ ꯁꯥꯕ ꯂꯣꯏꯅ ꯂꯣꯏꯕꯁꯤꯗ ꯂꯨꯄꯥ ꯆꯃꯉꯥꯅꯦ ꯑꯣꯖꯥ ꯌꯣꯠꯇꯤ ꯇꯇꯥ ꯀꯝꯄꯅꯤ ꯍꯣꯏ ꯑꯗꯣ ꯑꯀꯟꯕ ꯅꯨꯡꯖꯥꯎ ꯐꯨꯛꯄ ꯑꯣꯏꯔꯗꯤ ꯐꯅ ꯀꯩꯅꯣ ꯇꯧꯔꯁꯨ ꯑꯗꯨꯝ ꯇꯦꯛꯅꯤ ꯖꯦ ꯁꯤ ꯕꯤ ꯃꯌꯥꯐꯥꯎ ꯇꯦꯛꯏꯗꯨꯅꯤ ꯑꯣꯖꯥ ꯍꯥ ꯑꯩꯈꯣꯏꯒꯤ ꯑꯩꯈꯣꯏꯒꯤ ꯍꯤꯡꯒꯣꯜꯒꯤ ꯄꯣꯠ ꯆꯩ ꯃꯈꯣꯡ ꯌꯥꯟꯅꯕꯒꯤꯅꯤ ꯁꯤꯅ ꯄꯣꯠ ꯆꯩ ꯄꯣꯠ ꯆꯩ ꯃꯈꯣꯡ ꯌꯥꯟꯅꯕꯁꯤꯅ ꯅꯨꯡꯖꯥꯎ ꯐꯨꯛꯎꯔꯗꯤ ꯑꯗꯨꯝ ꯇꯦꯛꯄ ꯇꯥꯕ ꯑꯗꯨꯅꯅꯤ ꯃꯇꯥꯡ ꯃꯇꯥꯡꯅꯅꯤ ꯅꯨꯡꯖꯥꯎ ꯑꯥꯏ ꯑꯦꯁ ꯃꯔꯀꯥ ꯑꯥꯏ ꯑꯦꯁ ꯑꯥꯏ ꯃꯔꯀꯥꯗꯣ ꯑꯗꯨꯏ ꯀꯝꯄꯅꯤꯒꯤ ꯌꯣꯠ ꯉꯥꯛꯇꯅꯤ ꯍꯥꯏꯕꯅꯤꯗ ꯑꯗꯨꯅ ꯑꯩꯈꯣꯏꯒꯤꯖꯤ ꯌꯥꯝꯅ ꯍꯣꯡꯕꯅꯤ ꯑꯣꯖꯥ ꯃꯃꯟꯁꯨ ꯍꯣꯡꯉꯦ ꯄꯣꯠꯁꯨ ꯑꯐꯕꯅꯤ ꯑꯗꯨꯝ ꯂꯧꯕꯤꯌꯨ ꯎꯝ

ꯑꯣꯖꯥꯒꯤꯁꯦ ꯍꯥꯟꯅ ꯌꯨꯝꯗꯒꯗꯤ ꯂꯩꯔꯝꯃꯒ ꯃꯤꯅꯒꯗꯤ ꯂꯣꯏ ꯍꯨꯈꯤꯕ ꯃꯥꯜꯂꯤꯗ

ꯍꯣꯏ ꯍꯣꯏ ꯐꯩ ꯐꯩ ꯐꯩ ꯐꯩ ꯌꯥꯝꯅ ꯑꯣꯏꯔꯁꯨ ꯌꯥꯅꯤ ꯑꯩꯈꯣꯏꯗꯤ ꯈꯔ ꯌꯥꯝ ꯂꯩꯕꯤꯌꯨ ꯍꯥꯏꯔꯤꯃꯤꯅꯦ ꯌꯥꯔꯒꯗꯤ ꯎꯝ ꯐꯔꯦ ꯐꯔꯦ ꯐꯔꯦ ꯌꯥꯝ ꯅꯨꯡꯉꯥꯏꯖꯔꯦ ꯂꯧꯕꯤꯔꯣ ꯂꯧꯕꯤꯔꯣ